ꯍꯦꯜꯂꯣ ꯍꯜꯂꯣ ꯃꯥꯅꯦ ꯃꯥꯅꯦ ꯁꯨꯒꯨꯅꯨ ꯃꯈꯣꯡꯒꯤꯗꯨꯅꯦ ꯑꯣ ꯅꯪ ꯋꯤꯟꯇꯔꯒꯤ ꯈꯔ ꯌꯧꯗꯤ ꯌꯧꯔꯛꯑꯦ ꯑꯗꯣ

ꯑꯅꯧꯕꯁꯤ ꯍꯟꯗꯛ ꯋꯤꯟꯇꯔꯒꯤꯗꯤ ꯃꯈꯜ ꯆꯞ ꯃꯥꯅꯕꯗ ꯑꯩꯈꯣꯏꯒꯤ ꯃꯆꯨ ꯃꯆꯨꯕꯨꯗꯤ ꯇꯣꯉꯥꯜꯂꯦ ꯑꯗꯨꯒ ꯃꯥꯒꯤ ꯄ꯭ꯔꯥꯏꯖꯁꯤꯅ ꯀꯩꯅꯣ ꯂꯤꯁꯤꯡ ꯑꯍꯨꯝꯗꯩꯅ ꯃꯔꯤꯐꯥꯎꯛꯀꯤ ꯔꯦꯟꯖꯇ ꯍꯥꯏꯇꯥꯔꯦ ꯑꯗꯨꯃꯥꯏꯅ ꯑꯗꯨꯃꯥꯏꯅ ꯂꯥꯛꯑꯦ ꯑꯗꯨꯗꯩ ꯍꯦꯟꯒꯠꯄ ꯍꯟꯗꯛ ꯍꯟꯗꯛ ꯋꯤꯟꯇꯔꯒꯤꯗꯤ ꯌꯧꯔꯛꯇ꯭ꯔꯤ ꯁꯤꯗ ꯁꯥꯏꯖꯀꯤꯗꯤ ꯑꯗꯨꯝ ꯌꯥꯅꯤ ꯍꯥꯏꯗꯤ ꯋꯥꯡꯈꯠꯄ ꯑꯋꯥꯡꯕꯤ ꯅꯠꯇ꯭ꯔꯦꯕ ꯗꯤꯁꯀꯥꯎꯟꯁꯤ ꯑꯩꯈꯣꯏꯒꯤ ꯇꯦꯟ ꯄꯥꯔꯁꯦꯟ ꯗꯤꯁꯀꯥꯎꯟꯕꯨꯗꯤ ꯄꯤꯕꯅꯦ ꯍꯟꯗꯛ ꯋꯤꯟꯇꯔꯒꯤ ꯑꯗꯣ ꯑꯗꯨꯝ ꯗꯤꯁꯀꯥꯎꯟꯗꯣ ꯑꯗꯨꯝ ꯗꯥꯏꯔꯦꯛ ꯇꯥꯔꯅꯤ ꯑꯣ

ꯀꯩꯅꯣꯁꯤ ꯇꯦꯟ ꯑꯣꯏꯅ ꯇꯧꯔꯁꯦꯅ ꯑꯗꯨꯃꯥꯏꯅ ꯇꯧꯈ꯭ꯔꯕꯅꯦ ꯑꯗꯨ ꯑꯗꯨ ꯋꯥꯔꯧꯕꯤ ꯌꯥꯗꯦ ꯈꯔ ꯁꯦꯝꯗꯣꯛ ꯁꯦꯝꯖꯤꯟ ꯇꯧꯔꯦꯅ ꯎꯝ ꯎꯝ ꯂꯥꯛꯄꯤꯔꯣ ꯂꯥꯛꯄꯤꯔꯣ ꯑꯗꯨꯒ ꯌꯦꯡꯁꯦ ꯑꯗꯣ ꯃꯊꯪ ꯃꯊꯪ ꯑꯩꯈꯣꯏꯒꯤ ꯍꯥꯏꯗꯤ ꯋꯤꯟꯇꯔꯁꯤ ꯂꯣꯏꯔꯒ ꯑꯩꯈꯣꯏꯒꯤ ꯑꯣꯐꯔ ꯆꯥꯎꯅ ꯄꯤꯔꯒ ꯃꯊꯪꯗꯗꯤ ꯁꯣꯏꯗꯅ ꯀꯩꯅꯣ ꯇꯧꯒꯅꯤ ꯑꯗꯨꯝ ꯑꯣꯄꯟꯁꯦ ꯑꯩꯈꯣꯏ ꯄꯨꯡ ꯇꯔꯨꯛ ꯑꯗꯨꯋꯥꯏꯗꯩ ꯑꯗꯨꯝ ꯑꯌꯨꯛꯀꯤ ꯄꯨꯡ ꯇꯔꯨꯛ ꯑꯗꯨꯋꯥꯏ ꯃꯄꯥꯗ ꯑꯗꯨꯝ ꯍꯥꯡꯖꯔꯒꯅꯤ ꯑꯗꯨꯒ ꯅꯨꯡꯗꯥꯡꯒꯤꯗꯤ ꯄꯨꯡ ꯇꯔꯦꯠ ꯅꯤꯄꯥꯟꯐꯥꯎ ꯑꯗꯨꯝ ꯍꯥꯡꯉꯦ ꯑꯩꯈꯣꯏꯒꯤ ꯍꯥꯏꯗꯤ ꯍꯧꯖꯤꯛꯇꯤ ꯊꯤꯛ ꯅꯥꯏꯗ꯭ꯔꯦ ꯍꯥꯏꯇꯥꯔꯦ ꯁꯨꯝ ꯍꯥꯏꯗꯤ ꯁꯤꯗ ꯂꯣꯟꯒꯅꯤ ꯍꯥꯏꯕꯒꯤ ꯃꯅꯤꯄꯨꯔꯒꯤ ꯁꯤꯆꯨꯋꯦꯁꯟꯁꯤꯅꯀꯣ ꯅꯨꯡꯊꯤꯜꯗ ꯊꯣꯡ ꯂꯣꯏꯅꯃꯛ ꯂꯣꯟꯁꯤꯟꯈꯤꯕꯁꯨ ꯌꯥꯎꯋꯤ ꯃꯍꯩ ꯃꯍꯩ ꯅꯨꯃꯤꯠ ꯅꯨꯃꯤꯠꯇꯨꯒꯤ ꯏꯔꯥꯡꯗꯨꯒꯤ ꯁꯤꯆꯨꯋꯦꯁꯟ ꯌꯦꯡꯉꯒ ꯑꯩꯈꯣꯏ ꯑꯗꯨꯝ ꯈꯔ ꯇꯧꯔꯦ ꯍꯟꯗꯛꯇꯤ ꯈꯔ ꯂꯣꯟꯕꯁꯦ ꯍꯣꯡꯗꯣꯛ ꯍꯣꯡꯖꯤꯟ ꯅꯥꯏꯔꯦ ꯍꯟꯗꯛꯁꯦ ꯁꯤꯒꯤ ꯐꯤꯛꯁ ꯑꯣꯏꯅ ꯂꯩꯇꯦꯕ ꯑꯗꯨꯒꯤ ꯃꯅꯨꯡꯗꯨꯗ ꯑꯗꯨꯝ ꯂꯥꯛꯄꯤꯔꯣ ꯍꯦꯛ ꯊꯥꯡꯃꯩꯕꯟꯗꯒꯤ ꯍꯦꯛ ꯊꯥꯎ ꯒ꯭ꯔꯥꯎꯟꯒꯤ ꯑꯣꯄꯣꯖꯤꯠꯇꯣ ꯊꯥꯎ ꯒ꯭ꯔꯥꯎꯟ ꯒꯦꯠꯇꯨꯒꯤ ꯑꯣꯄꯣꯖꯤꯠ ꯑꯗꯨꯋꯥꯏ ꯃꯄꯥꯗꯨꯗ ꯑꯗꯨꯝ ꯂꯩꯔꯕꯅꯦ ꯑꯣ ꯍꯣ ꯍꯣ ꯍꯣꯏ ꯂꯥꯛꯄꯤꯔꯣ ꯂꯥꯛꯄꯤꯔꯣ ꯑꯥ ꯍꯣꯏ ꯊꯝꯃꯦ ꯊꯝꯃꯦ